ꯑꯩꯁꯤ ꯉꯁꯤ ꯏꯝꯐꯥꯜ ꯆꯠꯂꯨꯕꯅꯤ ꯑꯗꯨꯕꯨ ꯊꯦꯡꯈꯤꯕꯗꯨꯅ ꯒꯥꯔꯤ ꯑꯃꯇ ꯂꯩꯔꯝꯗ꯭ꯔꯦ ꯑꯩꯈꯣꯏ ꯂꯩꯀꯥꯏ ꯏꯕꯨꯡꯁꯤꯡ ꯑꯃꯒꯤ ꯑꯣꯛꯇꯣ ꯑꯃ ꯂꯩꯔꯝꯃꯦ ꯕꯖꯥꯔꯗ ꯄꯣꯠ ꯂꯧꯕ ꯂꯥꯛꯄꯒꯤ ꯃꯣꯏꯁꯨ ꯑꯊꯦꯡꯕꯗ ꯍꯟꯒꯗꯕꯅꯦꯅ ꯑꯗꯨꯕꯨ ꯃꯣꯏ ꯂꯩꯔꯝꯕꯗꯒꯤ ꯃꯥꯒꯤ ꯑꯣꯛꯇꯣꯗꯨꯗ ꯌꯥꯎꯔꯒ ꯑꯩꯁꯦ ꯌꯨꯝ ꯐꯥꯎꯕ ꯇꯦꯛꯇ ꯀꯥꯏꯗꯅ ꯍꯜꯂꯛꯑꯦ ꯀꯌꯥꯗꯤ ꯅꯨꯡꯉꯥꯏꯈ꯭ꯔꯦ ꯑꯗꯨꯕꯨ ꯑꯣꯛꯇꯣ ꯗ꯭ꯔꯥꯏꯕꯔꯗꯨ ꯑꯩꯅ ꯄꯨꯟꯁꯤꯒꯤ ꯑꯣꯏꯅ ꯃꯥꯗꯤ ꯀꯥꯎꯕ ꯉꯝꯂꯔꯣꯏ ꯑꯩꯒꯤ ꯉꯁꯤꯒꯤ ꯈꯨꯗꯣꯡ ꯆꯥꯗꯕ ꯑꯁꯤ ꯃꯥꯗꯣ ꯊꯤꯟꯕꯤꯔꯛꯄꯒꯤꯗꯃꯛꯇ ꯑꯗꯨꯕꯨ ꯃꯥꯕꯨ ꯑꯩꯅ ꯉꯝꯈꯩ ꯂꯩꯇꯅ ꯊꯥꯒꯠꯆꯔꯤ ꯍꯥꯏꯅ ꯃꯉꯣꯟꯗ ꯍꯥꯏꯖꯔꯤ